ꯏꯝꯐꯥꯜ ꯋꯦꯁ ꯗꯤꯁꯇ꯭ꯔꯤꯛꯇ ꯂꯩꯔꯤꯕ ꯏꯟꯈꯠꯂꯛꯏꯕ ꯅꯍꯥ ꯃꯌꯥꯝꯅ ꯌꯥꯝꯅ ꯅꯨꯡꯉꯥꯏꯇꯕ ꯍꯥꯏꯗꯤ ꯇꯝꯊꯤꯅ ꯈꯔ ꯈꯨꯗꯣꯡ ꯆꯥꯗꯕ ꯅꯪꯕꯒꯨꯝꯕꯒꯤ ꯍꯥꯏꯔꯨꯔꯒꯗꯤ ꯑꯩꯈꯣꯏꯁꯦ ꯃꯅꯤꯄꯨꯔꯗ ꯂꯩꯔꯤꯕ ꯀꯣꯇꯥ ꯁꯤꯁꯇꯦꯝꯁꯤꯅ ꯃꯔꯝ ꯑꯣꯏꯔꯀꯥꯟꯗ ꯂꯝ ꯑꯇꯣꯞꯄꯗ ꯂꯩꯔꯤꯕ ꯃꯌꯥꯝ ꯗꯤꯁꯇ꯭ꯔꯤꯛ ꯑꯇꯣꯞꯄꯗ ꯂꯩꯔꯤꯕ ꯃꯤꯌꯥꯝꯁꯦ ꯑꯌꯥꯝꯕ ꯃꯇꯝꯗ ꯃꯣꯏꯁꯦ ꯑꯦꯁ ꯇꯤ ꯅꯠꯇ꯭ꯔꯒꯅ ꯑꯦꯁ ꯁꯤ ꯑꯣ ꯕꯤ ꯁꯤ ꯑꯃꯁꯨꯡ ꯃꯣꯏ ꯁꯤꯒꯨꯝꯕꯁꯤꯗ ꯆꯟꯖꯩ ꯑꯗꯨꯕꯨ ꯑꯩꯈꯣꯏꯒꯤ ꯅꯟ ꯔꯤꯖꯔꯕ ꯀꯦ ꯀꯦꯇꯒꯔꯤꯗ ꯆꯤꯡꯂꯤꯕ ꯏꯝꯐꯥꯜ ꯋꯦꯁꯇ ꯂꯩꯔꯤꯕ ꯑꯩꯈꯣꯏꯗꯤ ꯑꯌꯥꯝꯕ ꯃꯇꯝꯗ ꯖꯦꯅꯔꯦꯜ ꯀꯦꯇꯒꯔꯤꯗ ꯑꯗꯨꯝ ꯆꯤꯡꯁꯤꯜꯂꯤ ꯑꯗꯨꯅ ꯃꯔꯝ ꯑꯣꯏꯔꯀꯥꯟꯗ ꯖꯦꯅꯔꯦꯜ ꯀꯦꯇꯒꯔꯤꯒꯤ ꯗꯤꯁꯑꯦꯠꯕꯥꯟꯇꯦꯁꯁꯦ ꯃꯅꯤꯄꯨꯔꯗ ꯂꯩꯔꯤꯕ ꯗꯤꯁꯇ꯭ꯔꯤꯛ ꯑꯇꯣꯞꯄꯁꯤꯡꯒ ꯍꯥꯏꯅꯔꯨꯕ ꯀꯥꯟꯗꯗꯤ ꯑꯗꯨꯃꯁꯨꯡ ꯅꯣꯔꯠ ꯏꯁꯀ ꯍꯥꯏꯅꯔꯨꯕ ꯀꯥꯟꯗꯗꯤ ꯌꯥꯝꯅ ꯈꯨꯗꯣꯡꯆꯥꯗꯕ ꯐꯤꯕꯝ ꯑꯃꯗ ꯂꯩꯌꯦꯅ ꯍꯥꯏꯖꯅꯤꯡꯏ